ꯑꯩꯒꯤ ꯕꯤꯒꯦꯁ ꯏꯁꯇ꯭ꯔꯦꯡ ꯍꯥꯏꯇꯥꯔꯒꯗꯤ ꯑꯩꯒꯤ ꯋꯤꯜ ꯄꯥꯋꯔꯁꯦ ꯑꯩꯒꯤ ꯋꯤꯜ ꯄꯥꯋꯔꯁꯤ ꯑꯩꯅ ꯑꯃꯇꯪ ꯈꯟꯈꯤꯕ ꯄꯣꯠꯁꯤꯗꯤ ꯑꯩꯅ ꯇꯧꯅꯤ ꯍꯥꯏꯅ ꯑꯩꯅ ꯈꯟꯈꯤꯕ ꯁꯞꯄꯣꯁ ꯗ꯭ꯔꯛꯁꯇꯕꯨ ꯑꯣꯏꯔꯣ ꯑꯃꯗꯕꯨ ꯑꯣꯏꯔꯣ ꯑꯃꯗꯕꯨ ꯑꯣꯏꯔꯣ ꯁꯤ ꯄꯣꯠꯁꯦ ꯑꯃꯇꯪ ꯇꯧꯔꯣꯏ ꯑꯃꯇꯪ ꯊꯦꯡꯉꯣꯏ ꯑꯃꯇꯪ ꯌꯦꯡꯉꯣꯏ ꯍꯥꯏꯈꯤꯕꯁꯦ ꯑꯩ ꯉꯝꯃꯦ ꯑꯩ ꯌꯦꯡꯗꯕ ꯉꯝꯃꯦꯕ ꯑꯗꯨꯒꯤ ꯄꯣꯠꯇꯣ ꯋꯤꯜ ꯄꯥꯋꯔ ꯃꯤꯑꯣꯏꯕꯅ ꯋꯤꯜ ꯄꯥꯋꯔ ꯍꯥꯏꯕꯁꯤ ꯌꯥꯝ ꯗꯔꯀꯥꯔ ꯑꯣꯏꯕ ꯋꯤꯜ ꯄꯥꯋꯔꯁꯤ ꯀꯟꯒꯗꯕꯅꯤ ꯋꯤꯜ ꯄꯥꯋꯔꯁꯤ ꯑꯃꯗꯤ ꯑꯩꯉꯣꯟꯗꯗꯨꯝ ꯒꯣꯠ ꯒꯤꯐꯇꯦꯠ ꯏꯁꯣꯔꯅ ꯑꯩꯉꯣꯟꯗ ꯄꯤꯕꯤꯔꯦ ꯑꯗꯨꯃꯗꯤ ꯐꯖꯅ ꯋꯤꯜ ꯄꯥꯋꯔꯁꯦ ꯑꯃꯗꯤ ꯑꯩ ꯐꯖꯅ ꯑꯩꯉꯣꯟꯗ ꯂꯩ ꯋꯤꯜ ꯄꯥꯋꯔꯁꯤ ꯀꯟꯕꯁꯨ ꯗꯔꯀꯥꯔ ꯑꯣꯏ ꯃꯤ ꯃꯌꯥꯝꯁꯨ ꯋꯤꯜ ꯄꯥꯋꯔꯁꯤ ꯂꯩꯅꯕ ꯍꯣꯠꯅꯒꯗꯕꯅꯤ ꯏꯐ ꯋꯤ ꯍꯦꯞ ꯋꯤꯜ ꯄꯥꯋꯔ ꯑꯦꯚ꯭ꯔꯤꯊꯤꯡ ꯏꯁ ꯄꯣꯁꯤꯕꯜ ꯑꯗꯒꯤꯗꯤ ꯃꯥꯏ ꯒ꯭ꯔꯦꯇꯦꯁ ꯋꯤꯛꯅꯦꯁ ꯍꯥꯏꯔꯒꯗꯤ ꯑꯩꯁꯤ ꯃꯤꯒꯤ ꯏꯟꯐ꯭ꯂꯨꯋꯦꯟꯁꯇ ꯑꯩꯁꯤ ꯌꯥꯝ ꯆꯠꯂꯤ ꯃꯤ ꯑꯃꯅ ꯑꯩꯉꯣꯟꯗ ꯑꯦ ꯅꯪ ꯁꯤꯃ ꯇꯧꯏ ꯁꯤꯃ ꯇꯧꯏ ꯍꯥꯏꯖꯤꯜꯂꯝꯕ ꯃꯇꯝꯗ ꯑꯩꯁꯤ ꯍꯦꯛꯇ ꯊꯥꯖꯩꯑꯕ ꯑꯦ ꯅꯪ ꯅꯪꯒꯤ ꯃꯇꯥꯡꯗ ꯁꯤꯅ ꯁꯤ ꯍꯥꯏꯍꯧꯕꯅꯤꯅ ꯍꯥꯏ ꯃꯇꯝꯁꯤꯗ ꯑꯩꯁꯤ ꯍꯦꯛꯇ ꯊꯥꯖꯔꯒ ꯃꯤꯗꯨꯗ ꯆꯠꯂꯒ ꯑꯩꯁꯤ ꯍꯦꯛꯇ ꯈꯠꯅꯕ ꯑꯗꯨꯒꯤ ꯁꯤꯅ ꯑꯩꯒꯤ ꯑꯃ ꯂꯩ ꯌꯥꯝ ꯐꯠꯇꯕ ꯑꯃ ꯑꯩꯉꯣꯟꯗ ꯋꯥꯁꯤ ꯍꯥꯟꯅ ꯍꯪꯗꯣꯛꯇꯕ ꯑꯗꯨꯅꯤ ꯑꯩꯒꯤ ꯋꯤꯛꯅꯦꯁ ꯍꯥꯏꯁꯦ ꯅꯪꯅ ꯑꯩꯉꯣꯟꯗ ꯁꯤ ꯇꯧꯕ꯭ꯔꯥ ꯏꯇꯥꯎ ꯑꯗꯨ ꯇꯧꯕ꯭ꯔꯥ ꯑꯗꯥ ꯇꯧꯕ꯭ꯔꯥ ꯑꯩ ꯍꯪꯗꯕꯤꯗ ꯍꯦꯛꯇ ꯈꯨꯠ ꯍꯥꯟꯅ ꯍꯦꯛꯇ ꯌꯥꯎꯕ ꯑꯃ ꯂꯩ ꯑꯩꯒꯤ ꯁꯣꯔꯠ ꯇꯦꯝꯄꯔ ꯑꯣꯏꯕ ꯍꯥꯏꯕꯇꯥꯔꯦ ꯃꯤꯅ ꯑꯩꯉꯣꯟꯗ ꯍꯦꯛꯇ ꯍꯥꯏꯖꯤꯜꯂꯝꯕꯗ ꯑꯩꯁꯤ ꯍꯦꯛꯇ ꯂꯧꯋꯦꯕ ꯑꯩꯁꯤ ꯈꯪꯉꯕ ꯑꯗꯨꯗ ꯑꯩꯁꯤꯅ ꯑꯗꯨꯅꯤ ꯑꯩꯒꯤ ꯒ꯭ꯔꯦꯠꯇꯦꯁ ꯏꯁꯇꯔꯦꯡ ꯍꯥꯏꯕꯨ ꯑꯩꯒꯤ ꯀꯩꯅꯣꯁꯤꯅꯤ ꯋꯤꯜ ꯄꯥꯋꯔꯁꯤꯅꯤ ꯑꯗꯨꯒ ꯑꯩꯒꯤ ꯋꯤꯛꯀꯦꯁ ꯍꯥꯏꯔꯒꯅ ꯑꯩꯒꯤ ꯋꯤꯛꯅꯦꯁ ꯍꯥꯏꯔꯒꯅ ꯑꯩꯒꯤ ꯀꯩꯅꯣꯁꯦ ꯑꯣꯏꯗꯣꯏꯅꯦ ꯍꯧꯖꯤꯛꯀꯤ ꯃꯤꯅ ꯍꯥꯏꯕꯗ ꯂꯧꯕ ꯑꯃ ꯑꯃ ꯇꯧꯕ ꯁꯣꯔꯠ ꯇꯦꯝꯄꯔ ꯑꯣꯏꯕ ꯁꯤꯅꯤ